ꯑꯩꯒꯤ ꯊꯕꯛꯇ ꯏꯊꯤꯜ ꯄꯤꯈꯤꯕ ꯂꯥꯏ ꯌꯦꯛꯄꯗꯤ ꯂꯤꯌꯣꯅꯥꯔꯗꯣ ꯗꯤ ꯀꯦꯄ꯭ꯔꯦꯔꯤꯌꯣꯅꯤ ꯍꯥꯏꯗꯤ ꯃꯍꯥꯛꯅ ꯃꯣꯅꯥꯂꯤꯁꯥ ꯌꯦꯛꯈꯤꯕꯗꯣ ꯌꯥꯝꯅ ꯐꯖꯩ ꯃꯗꯨꯗꯒꯤ ꯏꯊꯤꯜ ꯄꯤꯔꯛꯈꯤꯕꯅꯤ ꯑꯩꯍꯥꯛꯅ ꯄꯥꯝꯕꯗꯤ ꯍꯥꯏꯗꯤ ꯑꯩꯍꯥꯛꯅ ꯌꯦꯛꯄ ꯄꯥꯝꯕꯗꯤ ꯊꯕꯛꯁꯦ ꯄꯦꯟꯇꯤꯡꯁꯦ ꯑꯗꯨꯝ ꯇꯧꯕ ꯄꯥꯝꯃꯦ ꯑꯗꯣ ꯇꯧꯕ ꯃꯇꯝꯗ ꯍꯥꯏꯗꯤ ꯑꯩꯈꯣꯏꯅ ꯑꯩꯅ ꯌꯦꯛꯅꯤꯡꯉꯤꯁꯤꯁꯨ ꯑꯇꯩꯗ ꯊꯣꯏꯗꯣꯛꯅꯕꯨꯗꯤ ꯅꯠꯇꯦ ꯑꯩꯈꯣꯏ ꯅꯦꯆꯔꯒꯤ ꯐꯖꯕ ꯁꯟ ꯁꯦꯠꯀꯨꯝꯕ ꯁꯟ ꯔꯥꯏꯁ ꯀꯨꯝꯕ ꯑꯃꯗꯤ ꯅꯦꯆꯔꯒꯤ ꯆꯤꯡꯒꯤ ꯃꯥꯟꯒꯤ ꯎꯆꯦꯛ ꯋꯥꯌꯥꯒꯤ ꯑꯁꯨꯃꯥꯏꯅ ꯅꯦꯆꯔꯤꯛ ꯍꯥꯏꯗꯤ ꯕꯤꯂꯦꯖꯀꯤ